ꯍꯂꯣ ꯑꯩꯒꯤ ꯑꯣꯔꯗꯔ ꯑꯗꯨ ꯅꯣꯏꯗ ꯑꯣꯔꯗꯔ ꯇꯧꯏꯕꯀꯣ ꯅꯣꯏꯒꯤ ꯑꯆꯥ ꯑꯊꯛ ꯈꯔ ꯑꯣꯔꯗꯔ ꯇꯧꯏ ꯑꯗꯨꯕꯨ ꯑꯩꯅ ꯁꯣꯏꯗꯅ ꯁꯣꯏꯗꯣꯛꯇꯨꯅ ꯑꯗꯨꯝ ꯀꯣꯀꯥ ꯀꯣꯂꯥꯗ ꯑꯃ ꯍꯥꯞꯆꯤꯟꯈ꯭ꯔꯦ ꯑꯣꯔꯗꯔꯗ ꯑꯁꯤ ꯀꯣꯀꯥ ꯀꯣꯂꯥꯗ ꯑꯩ ꯊꯛꯄ ꯌꯥꯗꯕꯒꯤ ꯑꯩ ꯂꯧꯊꯣꯛꯅꯤꯡꯕ ꯅꯣꯏꯅ ꯊꯤꯟꯕꯤꯕ ꯃꯤꯕꯨ ꯄꯤꯈ꯭ꯔꯗꯤ ꯍꯣꯏ ꯎꯄꯥꯏ ꯂꯩꯇ꯭ꯔꯦ ꯑꯗꯨꯕꯨ ꯍꯧꯖꯤꯛꯐꯥꯎ ꯄꯤꯗ꯭ꯔꯗꯤ ꯑꯗꯨꯝ ꯂꯧꯊꯣꯛꯄꯤꯕ ꯌꯥꯕ꯭ꯔꯥ ꯑꯩꯁꯨ ꯑꯗꯨꯝ ꯍꯧꯖꯤꯛ ꯍꯥꯏꯐꯦꯠ ꯌꯦꯡꯕꯗ ꯀꯣꯀꯥ ꯀꯣꯂꯥꯗꯨ ꯎꯔꯒ ꯑꯩꯁꯨ ꯉꯛꯈ꯭ꯔꯕꯅꯤ ꯀꯃꯥꯏꯅ ꯁꯣꯏꯈ꯭ꯔꯕ ꯑꯣꯏꯕ꯭ꯔ ꯈꯪꯗ꯭ꯔꯦ ꯑꯗꯨꯀꯣ ꯑꯩ ꯅꯣꯏꯅ ꯌꯥꯔꯗꯤ ꯅꯨꯡꯁꯤꯅ ꯑꯗꯨ ꯀꯣꯀꯥ ꯀꯣꯂꯥꯗꯨ ꯂꯧꯊꯣꯛꯄꯤꯌꯨ